ꯃꯐꯝꯁꯤꯗ ꯂꯩꯔꯤꯕ ꯏꯁꯄꯣꯔꯠ ꯁꯦꯟꯇꯔꯁꯤꯅ ꯑꯩꯈꯣꯏꯒꯤ ꯃꯤꯃꯥꯟꯅꯗ꯭ꯔꯕ ꯗꯤꯁꯑꯦꯕꯤꯂꯤꯇꯤ ꯀꯥꯡꯕꯨꯁꯤꯡꯁꯤꯗ ꯑꯗꯨꯛꯀꯤ ꯃꯇꯤꯛ ꯈꯨꯗꯣꯡꯆꯥꯕꯁꯦ ꯄꯤꯌꯦ ꯍꯥꯏꯕꯗꯤ ꯃꯣꯏꯒꯤ ꯑꯣꯏꯅ ꯇꯣꯉꯥꯟꯅ ꯏꯁꯀꯣꯂꯔꯁꯤꯞ ꯄꯤꯔꯒ ꯃꯣꯏꯒꯤ ꯇꯣꯉꯥꯟꯅ ꯗꯥꯏꯠ ꯆꯥꯅꯕꯒꯤꯗꯃꯛꯇ ꯏꯁꯀꯣꯂꯔꯁꯤꯞꯁꯦ ꯄꯤꯊꯔꯦ ꯑꯗꯨꯒ ꯃꯣꯏꯒꯤ ꯑꯣꯏꯅ ꯇꯣꯉꯥꯟꯅ ꯂꯩꯐꯝ ꯆꯥꯐꯝ ꯐꯖꯅ ꯁꯦꯝꯕꯤ ꯑꯗꯨꯒ ꯃꯣꯏꯒꯤ ꯇꯣꯉꯥꯟꯅ ꯁꯥꯟꯅꯐꯝ ꯃꯣꯏꯒꯤ ꯇꯣꯉꯥꯟꯅ ꯏꯁꯄꯦꯁꯦꯜ ꯀꯣꯆ ꯅꯦꯛꯑꯒ ꯃꯣꯏ ꯇꯣꯉꯥꯟꯅ ꯁꯥꯟꯅꯐꯝ ꯐꯖꯅ ꯃꯔꯥꯡ ꯀꯥꯏꯅ ꯄꯤꯕꯤꯔꯦ ꯑꯗꯨꯒꯤ ꯃꯊꯛꯇ ꯃꯣꯏꯒꯤ ꯇꯣꯡꯉꯥꯟꯅ ꯗꯤꯁꯑꯦꯕꯤꯂꯤꯇꯤ ꯀꯥꯡꯕꯨꯒꯤ ꯑꯣꯏꯅ ꯇꯣꯉꯥꯟꯅ ꯃꯣꯏꯒꯤ ꯇꯣꯔꯅꯥꯃꯦꯟ ꯑꯣꯏꯅ ꯃꯣꯏꯒꯤ ꯆꯥꯎꯅ ꯃꯣꯏꯈꯛꯇꯒꯤ ꯑꯣꯏꯅ ꯁꯤꯜꯂꯦ ꯁꯤꯟꯕꯗꯨꯒꯤ ꯃꯊꯛꯇ ꯀꯣꯆꯤꯡ ꯐꯖꯅ ꯇꯧꯔꯒ ꯄꯦꯔꯂꯦꯝꯄꯤꯛꯀꯨꯝꯕ ꯄꯥꯔꯇꯤꯁꯤꯄꯦꯠ ꯇꯧꯕ ꯉꯝꯅꯕꯒꯤ ꯑꯗꯨꯛꯀꯤ ꯃꯇꯤꯛ ꯇ꯭ꯔꯦꯟꯅꯤꯡꯁꯦ ꯐꯖꯅ ꯇꯧꯔꯒ ꯅꯦꯁꯅꯦꯜ ꯒꯦꯝꯁꯀꯤ ꯊꯥꯛꯇ ꯂꯥꯛꯅꯕ ꯏꯁꯇꯦꯠꯇꯒꯤ ꯀꯟꯅ ꯍꯣꯠꯅꯔꯒ ꯂꯩꯔꯤꯕ ꯏꯁꯄꯣꯔꯠ ꯁꯦꯟꯇꯔꯁꯤꯡꯁꯤꯅ ꯍꯦꯟꯗꯤꯀꯦꯐ ꯄꯔꯁꯟꯁꯤꯡꯁꯤꯗ ꯏꯁꯄꯣꯔꯠꯀꯤ ꯃꯇꯥꯡꯗ ꯑꯣꯏꯕ ꯌꯥꯕ ꯀꯥꯟꯅꯕ ꯌꯥꯕ ꯈꯨꯗꯣꯡꯆꯥꯕ ꯄꯤꯕ ꯌꯥꯕ ꯑꯗꯨꯛꯀꯤ ꯃꯇꯤꯛ ꯄꯤ ꯃꯣꯏꯒꯤ ꯁꯥꯟꯅꯕꯒꯤ ꯏꯀ꯭ꯋꯤꯞꯃꯦꯟ ꯑꯣꯏꯔꯒꯁꯨ ꯗꯥꯏꯠꯀꯤ ꯃꯇꯥꯡꯗ ꯑꯣꯏꯔꯒꯁꯨ ꯅꯠꯇ꯭ꯔꯒ ꯏꯁꯀꯣꯂꯔꯁꯤꯞꯀꯤ ꯃꯇꯥꯡꯗ ꯑꯣꯏꯔꯒꯁꯨ ꯏꯁꯄꯣꯔꯠ ꯁꯦꯟꯇꯔꯅ ꯑꯗꯨꯛꯀꯤ ꯃꯇꯤꯛ ꯐꯖꯅ ꯇꯧꯋꯤ ꯑꯗꯨꯒ ꯃꯣꯏꯒꯤ ꯇꯣꯔꯅꯥꯃꯦꯟ ꯁꯤꯟꯕ ꯃꯇꯝꯗꯁꯨ ꯐꯖꯅ ꯁꯤꯟꯕꯤꯌꯦ ꯏꯁꯄꯣꯔꯠ ꯁꯦꯟꯇꯔꯅ ꯌꯥꯝ ꯐꯖꯅ ꯌꯦꯡꯁꯤꯟꯕꯤꯌꯦ ꯑꯗꯨꯃꯥꯏꯅ ꯇꯧꯗꯅ ꯃꯣꯏꯗ ꯈꯨꯗꯣꯡꯆꯥꯕꯁꯦ ꯑꯗꯨꯛꯀꯤ ꯃꯇꯤꯛ ꯐꯖꯅ ꯌꯥꯝꯅ ꯄꯤꯕ ꯂꯩꯈ꯭ꯔꯦ ꯑꯗꯨꯒ ꯇꯣꯞ ꯇꯣꯞꯄ ꯃꯣꯏꯒꯤ ꯍꯩꯖꯕ ꯃꯣꯏꯅ ꯁꯥꯟꯅꯕ ꯃꯁꯥꯟꯅ ꯃꯣꯏꯅ ꯉꯝꯖꯕꯁꯤꯡꯗ ꯄꯥꯔꯇꯤꯁꯤꯄꯦꯠ ꯇꯧꯔꯨꯕꯗ ꯃꯣꯏꯅ ꯐꯪꯉꯛꯄ ꯃꯦꯗꯜ ꯇꯥꯏꯇꯜꯗꯨꯒꯤ ꯃꯇꯨꯡꯏꯟꯅ ꯏꯁꯄꯣꯔꯠꯁ ꯁꯦꯟꯇꯔꯅ ꯃꯣꯏꯗ ꯄꯤꯕ ꯌꯥꯕ ꯄ꯭ꯔꯥꯏꯖ ꯑꯣꯏꯔꯒꯁꯨ ꯄꯤꯔꯦ ꯑꯗꯨꯒ ꯃꯣꯏꯒꯤ ꯇꯣꯉꯥꯟꯕ ꯏꯁꯀꯣꯂꯔꯁꯤꯞ ꯑꯦꯛꯁꯇ꯭ꯔꯥ ꯑꯣꯏꯅ ꯃꯣꯏꯗꯁꯨ ꯃꯦꯗꯜ ꯇꯥꯏꯇꯜꯗꯨꯒꯤ ꯃꯇꯨꯡꯏꯟꯅ ꯌꯦꯡꯉꯒ ꯑꯗꯨꯛꯀꯤ ꯃꯇꯤꯛ ꯐꯖꯅ ꯏꯁꯄꯣꯔꯠ ꯁꯦꯟꯇꯔꯅ ꯃꯣꯏꯗ ꯈꯨꯗꯣꯡꯆꯥꯕꯁꯦ ꯑꯗꯨꯛꯀꯤ ꯃꯇꯤꯛ ꯐꯖꯅ ꯌꯥꯝꯅ ꯄꯤꯕꯤꯔꯦ ꯑꯗꯨꯅ ꯍꯦꯟꯗꯤꯀꯦꯞ ꯄꯔꯁꯟꯁꯤꯡꯕꯨ ꯏꯁꯄꯣꯔꯠ ꯁꯦꯟꯇꯔꯅ ꯊꯥꯛ ꯌꯥꯝ ꯋꯥꯡꯅ ꯊꯥꯡꯒꯠꯂꯒ ꯌꯥꯝ ꯐꯖꯅ ꯃꯣꯏꯒꯤꯗꯃꯛꯇ ꯑꯇꯣꯞꯄ ꯂꯩꯔꯤꯕ ꯃꯌꯥꯝꯒ ꯆꯥꯡ ꯃꯥꯟꯅꯅ ꯂꯩꯅꯕ ꯌꯥꯝ ꯐꯖꯅ ꯁꯤꯟꯕꯤ